ꯑꯣ ꯍꯜꯂꯣ ꯁꯤꯕꯨ ꯒꯥꯏꯗꯦꯟꯁ ꯑꯣꯏꯕꯤꯕ꯭ꯔꯣ ꯑꯣ ꯑꯩ ꯑꯩꯒꯤ ꯃꯥꯔꯆꯤꯡ ꯗꯥꯏꯄꯣꯗꯃꯛ ꯆꯠꯅꯤꯡꯕ ꯑꯗꯨ ꯒꯥꯏꯗ ꯇꯧꯕꯤꯌꯣ ꯍꯥꯏꯅ ꯍꯥꯏꯖꯅꯤꯡꯕ ꯑꯗꯨ ꯍꯌꯦꯡ ꯍꯌꯦꯡ ꯇꯥꯡ ꯇ꯭ꯋꯦꯟꯇꯤ ꯐꯣꯔꯗ ꯆꯠꯅꯤꯡꯂꯤꯕ ꯑꯗꯨ ꯃꯐꯝꯁꯤ ꯀꯃꯥꯏꯅ ꯑꯣꯏꯒꯦ ꯅꯠꯇ꯭ꯔꯒ ꯅꯠꯇ꯭ꯔꯒ ꯇ꯭ꯋꯦꯟꯇꯤ ꯐꯣꯔꯗꯗꯤ ꯃꯤ ꯆꯤꯟꯗꯧ ꯃꯥꯟꯕ꯭ꯔꯥ ꯑꯃꯨꯛꯇ ꯍꯥꯏꯕꯤꯎꯅꯦ ꯑꯣ ꯍꯌꯦꯡ ꯂꯥꯛꯀꯦ ꯍꯥꯏꯕꯅꯦ ꯑꯗꯨ ꯑꯣ ꯑꯗꯨ ꯑꯣ ꯑꯗꯨ ꯑꯩ ꯑꯩꯁꯦ ꯑꯩꯈꯣꯏꯁꯦ ꯀꯥꯔ ꯄꯨꯔꯛꯑꯦꯕ ꯑꯗꯨ ꯍꯣꯏ ꯀꯥꯔ ꯕꯨꯛ ꯇꯧꯕꯤꯌꯣ ꯑꯗꯨꯅ ꯐꯒꯗꯧ ꯃꯥꯜꯂꯦ ꯑꯩꯁꯦ ꯑꯗꯨ ꯖꯥꯏꯄꯨꯔꯗꯒꯤ ꯖꯥꯏꯄꯨꯔꯗ ꯖꯥꯏꯄꯨꯔ ꯍꯣꯇꯦꯜꯗ ꯂꯩꯗꯧꯅꯤꯕꯀꯣ ꯑꯗꯨ ꯃꯣꯏꯁꯦ ꯃꯣꯏꯒꯤ ꯆꯥꯛꯁꯦ ꯂꯥꯏꯛ ꯆꯥꯡ ꯅꯥꯏꯅ ꯄꯤꯕ꯭ꯔꯥ ꯅꯠꯇ꯭ꯔꯒ ꯆꯥꯡ ꯅꯥꯏꯅ ꯄꯤꯗꯕ꯭ꯔꯥ ꯑꯗꯨꯁꯨ ꯈꯪꯅꯤꯡꯕ ꯑꯗꯨ ꯃꯈꯣꯏ ꯍꯣꯇꯦꯜꯒꯤ ꯆꯥꯛꯁꯦ ꯀꯌꯥ ꯑꯥ ꯑꯗꯨ ꯍꯣꯇꯦꯜꯒꯤ ꯃꯈꯣꯏꯒꯤ ꯆꯥꯛꯁꯦ ꯀꯌꯥ ꯂꯧꯕ ꯖꯥꯠꯂꯣ ꯑꯥ ꯑꯣ ꯑꯗꯨꯗꯤ ꯌꯥꯝ ꯐꯔꯦ ꯑꯗꯨ ꯍꯪꯒꯦ ꯍꯥꯏꯕꯅꯤ ꯑꯧ ꯑꯧ ꯍꯣꯏ ꯍꯣꯏ ꯍꯣꯏ ꯐꯔꯦ ꯑꯗꯨꯗꯤꯀꯣ ꯊꯝꯃꯒꯦ